ꯑꯩꯅ ꯄꯥꯝꯖꯕ ꯑꯦꯛꯇꯔꯁꯦ ꯍꯔꯤꯊꯤꯛ ꯔꯣꯁꯟ ꯃꯥꯁꯦ ꯌꯥꯝꯅ ꯄꯥꯝꯖꯩ ꯀꯩꯒꯤꯅꯣ ꯍꯥꯏꯀꯥꯟꯗ ꯃꯍꯥꯛꯅ ꯇꯧꯊꯣꯔꯛꯄ ꯃꯥꯒꯤ ꯑꯦꯛꯁꯟ ꯁꯤꯟꯗ ꯗꯨꯝ ꯇꯨꯗꯒ ꯃꯥꯅ ꯇꯧꯊꯣꯔꯛꯄ ꯃꯑꯣꯡ ꯑꯗꯨꯒ ꯃꯍꯥꯛꯀꯤ ꯕꯣꯗꯤ ꯏꯁꯇꯥꯏꯜ ꯃꯥꯒꯤ ꯐꯤꯒꯔ ꯃꯑꯣꯡ ꯃꯇꯧꯁꯤꯡꯗꯣ ꯌꯥꯝꯅ ꯄꯥꯝꯖꯩ ꯑꯗꯨꯒ ꯃꯥꯒꯤ ꯋꯥꯉꯥꯡ ꯁꯉꯥꯡꯗ ꯇꯧꯊꯣꯛꯏꯕ ꯃꯤꯕꯨ ꯅꯨꯡꯁꯤꯍꯟꯕ ꯑꯗꯨꯒ ꯃꯤꯅ ꯄꯥꯝꯅꯕ ꯃꯥꯅ ꯇꯧꯕꯗꯣ ꯑꯗꯨ ꯌꯥꯝꯅꯁꯨ ꯄꯥꯝꯖꯩ ꯑꯗꯨꯒ ꯃꯥꯒꯤ ꯕꯣꯗꯤ ꯏꯁꯇꯥꯏꯜ ꯃꯁꯥ ꯃꯎ ꯐꯕꯗꯨꯁꯨ ꯌꯥꯝꯅ ꯄꯥꯝꯖꯩ ꯑꯗꯨꯅ ꯑꯩꯁꯦ ꯃꯥ ꯌꯥꯝ ꯄꯥꯝꯖꯩ